ꯇꯥꯡ ꯑꯃ ꯊꯥ ꯑꯃ ꯁꯣꯛ ꯂꯤꯁꯤꯡ ꯑꯃꯒ ꯆꯃꯥꯄꯜ ꯍꯨꯝꯐꯨꯇꯔꯥ ꯅꯤꯄꯥꯜ ꯇꯥꯡ ꯃꯉꯥ ꯊꯥ ꯇꯔꯨꯛ ꯁꯣꯛ ꯂꯤꯁꯤꯡ ꯑꯃꯒ ꯆꯃꯥꯄꯜꯒ ꯃꯔꯤꯐꯨ ꯇꯥꯡ ꯇꯔꯥꯃꯥꯊꯣꯏ ꯊꯥ ꯇꯔꯥ ꯁꯣꯛ ꯂꯤꯁꯤꯡ ꯑꯃꯒ ꯆꯃꯥꯄꯜ ꯃꯧꯗ꯭ꯔꯥꯅꯤꯄꯥꯜ ꯇꯥꯡ ꯇꯔꯥꯃꯥꯄꯜ ꯊꯥ ꯇꯔꯥꯃꯥꯊꯣꯏ ꯁꯣꯛ ꯂꯤꯁꯤꯡ ꯑꯃꯒ ꯆꯃꯥꯄꯜ ꯃꯧꯗ꯭ꯔꯥꯒ ꯃꯥꯄꯜ ꯇꯥꯡ ꯇꯔꯨꯛ ꯊꯥ ꯃꯔꯤ ꯏꯪ ꯂꯤꯁꯤꯡ ꯑꯅꯤꯒ ꯑꯍꯨꯝ